ꯁꯤꯌꯔ ꯃꯥꯔꯀꯦꯠ ꯍꯥꯏꯕꯁꯤ ꯌꯥꯝꯅ ꯀꯥꯅꯩ ꯇ꯭ꯔꯦꯟ ꯇꯧꯔꯕꯁꯤꯡꯒꯤꯗꯃꯛꯇꯗꯤ ꯑꯗꯨꯕꯨ ꯇ꯭ꯔꯦꯟ ꯇꯧꯗꯕꯁꯤꯡꯒꯤꯗꯤ ꯃꯤꯅ ꯇꯧꯅꯩ ꯍꯥꯏꯗꯨꯅ ꯇꯧꯅꯔꯒ ꯃꯥꯡꯈꯤꯕ ꯀꯣꯡꯒꯥꯏꯅꯤ ꯁꯤꯌꯔ ꯃꯥꯔꯀꯦꯠ ꯑꯁꯤ ꯑꯈꯪꯕꯁꯤꯡꯅꯗꯤ ꯌꯥꯝꯅ ꯀꯥꯅꯩ ꯄꯩꯁꯥ ꯁꯦꯟꯊꯣꯛ ꯂꯝꯕꯤ ꯑꯃꯒꯨꯝ ꯂꯣꯏꯅ ꯁꯤꯖꯤꯟꯅꯔꯤ ꯑꯗꯨꯕꯨ ꯈꯪꯗꯕ ꯇ꯭ꯔꯦꯟ ꯇꯧꯗ꯭ꯔꯤꯕ ꯑꯩꯈꯣꯏꯅꯗꯤ ꯑꯁꯤꯗ ꯆꯪꯁꯤꯜꯂꯨꯕ ꯃꯇꯝꯗ ꯃꯥꯡꯅꯅꯕꯒꯤ ꯆꯥꯟꯁ ꯌꯥꯝꯅ ꯋꯥꯡꯅ ꯂꯩ ꯑꯗꯨꯅ ꯅꯪꯅ ꯇꯧꯒꯦ ꯈꯜꯂꯕꯗ ꯇ꯭ꯔꯦꯟ ꯍꯥꯟꯅ ꯇꯧꯕꯤꯕꯅ ꯈꯨꯗꯣꯡꯆꯥꯒꯅꯤ